ꯑꯥ ꯍꯜꯂꯣ ꯕ꯭ꯔꯣ ꯇꯥꯏꯑꯦ ꯑꯗꯣ ꯀꯣꯊꯥ ꯆꯠꯁꯤ ꯍꯥꯏꯕꯗꯣ ꯀꯃꯥꯏꯅ ꯇꯧꯕꯅꯣꯅꯦ ꯆꯠꯁꯤ ꯆꯠꯁꯤꯗꯤ ꯍꯥꯏ ꯅꯪꯅ ꯁꯨꯛꯊꯣꯛꯇꯤ ꯊꯣꯛꯂꯛꯇꯦ ꯑꯩ ꯍꯧꯖꯤꯛ ꯅꯌꯨꯝꯗ ꯈꯥꯝꯃ ꯂꯩꯔꯝꯃꯤ ꯀꯔꯝ ꯀꯥꯟꯗ ꯁꯣꯏꯕꯨꯝꯗꯣ ꯆꯥꯅꯤꯡꯗ꯭ꯔꯣ ꯕꯣꯔꯥ ꯆꯥꯅꯤꯡꯗ꯭ꯔꯣ ꯀꯣꯊꯥꯒꯤ ꯒꯥꯔꯤꯒꯤꯕꯨ ꯑꯁ ꯀꯩꯅꯣ ꯏꯃꯥꯅꯕꯒꯤ ꯂꯥꯛꯄꯅꯦ ꯐꯣꯏꯕꯅꯦ ꯇꯧꯔꯒ ꯊꯥꯔ ꯑꯃ ꯂꯧꯔꯑꯃꯤ ꯌꯥꯔꯦ ꯊꯥꯎꯗꯨ ꯅꯪ ꯍꯥꯜꯂꯨ ꯆꯠꯂꯁꯤ ꯄꯩꯁꯥꯒꯤꯗꯤ ꯀꯔꯤꯝ ꯈꯜꯂꯨꯅꯨ ꯗꯣꯟ ꯋꯥꯔꯤ ꯀꯩꯅꯣꯅꯦ ꯑꯩ ꯂꯩꯔꯤꯁꯤꯗꯤ ꯒꯥꯔꯤ ꯊꯥꯎꯗꯨꯇ ꯅꯪ ꯍꯥꯜꯂꯨ ꯑꯩ ꯊꯣꯛꯄ ꯇꯧꯔꯛꯑꯒꯦ ꯌꯥꯔꯦꯅꯦ ꯁꯤꯗꯒꯤ ꯆꯥꯛ ꯂꯥꯡ ꯂꯣꯏꯅ ꯁꯤꯜꯂꯒ ꯈꯣꯠꯂꯒ ꯂꯣꯏ ꯑꯦ ꯑꯗꯨꯒꯤꯕꯨ ꯀꯔꯤꯒꯤ ꯋꯥꯔꯤꯃꯣꯅꯦ ꯅꯨꯄꯤ ꯑꯉꯥꯡꯁꯨ ꯐꯖ ꯐꯖꯕ ꯂꯩ ꯍꯥꯏꯕꯅꯤ ꯈꯔꯁꯨ ꯂꯛꯅꯔꯛꯀꯗꯃꯤ ꯌꯦꯡꯕꯅꯗꯤ ꯌꯥꯔꯣꯏ ꯍꯧꯖꯤꯛ ꯂꯥꯜ ꯂꯣꯏꯈꯔꯦ ꯀꯩꯅꯣ ꯂꯥꯜ ꯂꯣꯏꯕꯗꯨ ꯂꯥꯜ ꯂꯣꯏꯔ ꯀꯥꯟꯗ ꯀꯣꯏꯊꯣꯎ ꯍꯥꯏꯃꯤ ꯂꯥꯜ ꯑꯃꯨꯛꯀ ꯂꯥꯟ ꯑꯁꯤ ꯍꯧꯖꯤꯜꯂꯑꯗꯤ ꯀꯔꯝ ꯀꯥꯟꯗ ꯀꯣꯏꯔꯨꯁꯤ ꯍꯥꯏꯅꯣ ꯅꯨꯄꯤ ꯃꯁꯛ ꯐꯖ ꯐꯖꯕꯗꯨ ꯌꯦꯡꯅꯤꯡꯗꯕ꯭ꯔꯣ ꯑꯣ ꯉꯥꯏꯔꯦꯀꯣ ꯅꯣꯏ ꯊꯣꯡꯒꯥꯟꯗ ꯂꯩ ꯁꯠ ꯁꯠ ꯊꯣꯛꯂꯛꯑꯣ ꯂꯣꯏꯁꯤꯜꯂꯣ